ꯑꯩꯒꯤ ꯏꯃꯨꯡꯒꯤ ꯃꯔꯨꯞ ꯐꯦꯃꯦꯂꯤ ꯃꯦꯝꯕꯔ ꯇꯔꯨꯛ ꯂꯩ ꯑꯃꯁꯨꯡ ꯐꯦꯃꯦꯂꯤ ꯃꯦꯝꯕꯔꯁꯤꯡꯁꯤ ꯌꯥꯝ ꯏꯪꯅ ꯌꯥꯝ ꯅꯨꯡꯁꯤꯅ ꯂꯩꯃꯤꯟꯅꯩ ꯑꯃꯁꯨꯡ ꯑꯃꯅ ꯑꯃꯒꯤ ꯑꯟꯗ꯭ꯔꯁꯇꯦꯟꯗꯤꯡꯗ ꯂꯣꯏꯅ ꯒ꯭ꯌꯥꯟ ꯇꯥꯅ ꯉꯥꯡꯅꯩ ꯑꯃꯁꯨꯡ ꯑꯃꯅ ꯑꯃꯒꯤ ꯋꯥ ꯇꯥꯕꯤꯕ ꯑꯃꯅ ꯑꯃꯕꯨ ꯏꯟꯀꯔꯦꯖ ꯇꯧꯕꯤꯕ ꯑꯃꯅ ꯑꯃꯒꯤ ꯑꯄꯥꯝꯕꯗꯨꯕꯨ ꯊꯨꯡꯅꯕ ꯍꯣꯠꯅꯕꯤꯕ ꯂꯥꯏꯔꯤꯛ ꯂꯥꯏꯁꯨ ꯇꯝꯕ ꯂꯣꯏꯅꯅ ꯑꯇꯣꯞ ꯑꯇꯣꯞꯄ ꯒ꯭ꯌꯥꯟ ꯁꯃꯥꯖꯄꯨ ꯇꯤꯟꯅꯕꯒꯤ ꯑꯃꯗꯤ ꯃꯔꯨꯞ ꯃꯄꯥꯡ ꯇꯤꯟꯅꯕꯒꯤ ꯑꯗꯩ ꯑꯣꯐꯤꯁꯇ ꯁ꯭ꯀꯨꯜꯗ ꯑꯗꯒꯤ ꯁꯥꯟꯅꯐꯝꯗ ꯀꯔꯤꯗ ꯃꯔꯨꯞ ꯃꯄꯥꯡ ꯀꯔꯝ ꯍꯥꯏꯅ ꯂꯣꯏꯅꯒꯗꯒꯦ ꯍꯥꯏꯕꯁꯤ ꯑꯩꯈꯣꯏꯈꯩ ꯌꯥꯝ ꯇꯣꯏꯅ ꯇꯥꯟꯅꯩ ꯑꯃꯁꯨꯡ ꯂꯣꯏꯅꯩ ꯃꯔꯨꯑꯣꯏꯅ ꯑꯩꯈꯣꯏ ꯏꯃꯨꯡꯒꯤ ꯑꯣꯏꯕ ꯄꯣꯠꯇ ꯑꯩꯈꯣꯏꯒꯤ ꯏꯁꯄ꯭ꯔꯤꯆꯨꯋꯦꯜ ꯙꯔꯃꯒꯤ ꯑꯣꯏꯕ ꯄꯣꯠꯁꯤꯡ ꯑꯃꯗꯤ ꯏꯁꯄ꯭ꯔꯤꯆꯨꯋꯦꯜ ꯚꯦꯂꯨꯁ ꯃꯌꯥꯝꯗꯣ ꯈꯪꯉꯤ ꯑꯃꯁꯨꯡ ꯏꯁꯣꯔꯕꯨ ꯌꯥꯝ ꯊꯥꯖꯕꯅ ꯃꯔꯝ ꯑꯣꯏꯔꯀꯥꯟꯗ ꯑꯩꯈꯣꯏ ꯏꯁꯣꯔ ꯌꯥꯝꯅ ꯅꯤꯡꯖꯕ ꯃꯦꯗꯤꯇꯦꯁꯟ ꯇꯧꯕ ꯌꯣꯒ ꯇꯧꯕ ꯑꯁꯤꯅꯆꯤꯡꯕ ꯌꯥꯝꯅ ꯗꯔꯀꯥꯔ ꯑꯣꯏ ꯍꯥꯏꯅ ꯈꯜꯂꯤ ꯑꯗꯨꯅ ꯃꯁꯤꯒꯤ ꯃꯔꯝꯗ ꯈꯔꯁꯨ ꯅꯩꯅꯩ ꯃꯔꯨ ꯑꯣꯏꯅ ꯃꯔꯨꯞ ꯃꯄꯥꯡꯁꯤꯡ ꯑꯩꯒ ꯇꯤꯟꯅꯖꯔꯤꯕ ꯃꯔꯨꯞ ꯃꯄꯥꯡꯁꯤꯡꯁꯤꯁꯨ ꯌꯥꯝꯅ ꯐꯩ ꯑꯃꯁꯨꯡ ꯑꯃꯅ ꯑꯃꯒꯤ ꯀꯣꯄꯔꯦꯁꯟ ꯄꯤꯅꯩ ꯂꯣꯏꯅꯅ ꯃꯔꯨꯞ ꯃꯄꯥꯡꯁꯤꯡꯗꯨꯅ ꯄꯤꯔꯛꯄ ꯄꯥꯎꯇꯥꯛꯁꯤꯡꯁꯨ ꯑꯩꯈꯣꯏ ꯂꯧꯋꯤ ꯑꯩꯈꯣꯏ ꯑꯩꯈꯣꯏꯒ ꯃꯣꯏꯒ ꯑꯗꯨꯝ ꯇꯥꯟꯅ ꯇꯤꯟꯅꯕ ꯇꯧꯔꯒ ꯑꯃꯒꯤ ꯑꯋꯥꯕ ꯇꯥꯔꯛꯄꯗ ꯑꯃꯅ ꯃꯇꯦꯡ ꯄꯥꯡꯅꯩ ꯂꯣꯏꯅꯅ ꯑꯃꯒꯤ ꯈꯨꯗꯣꯡꯊꯥꯕ ꯇꯥꯔꯦ ꯍꯥꯏꯔꯒꯗꯤ ꯑꯩꯈꯣꯏ ꯄꯨꯜꯂꯞ ꯌꯣꯝꯁꯤꯜꯂꯒ ꯀꯔꯤ ꯇꯧꯁꯤꯒꯦ ꯀꯔꯝꯃꯥꯏ ꯇꯧꯁꯤꯒꯦ ꯈꯟꯅꯗꯣꯏꯅ ꯑꯃꯒꯤ ꯃꯇꯦꯡ ꯄꯥꯡꯗꯨꯅ ꯑꯩꯈꯣꯏ ꯌꯥꯝ ꯅꯨꯡꯉꯥꯏꯅ ꯂꯩꯃꯤꯟꯅꯩ